ꯑ ꯍꯜꯂꯣ ꯑꯥꯎ ꯍꯜꯂꯣ ꯇꯥꯔꯕꯣ ꯍꯣ ꯅꯨꯉꯥꯏꯔꯤꯌꯦ ꯀꯩꯗꯧꯅꯤ ꯍꯧꯖꯤꯛꯁꯦ ꯑꯩ ꯄꯥꯡꯒꯟꯇꯥꯕꯤꯗ ꯂꯩꯌꯦ

ꯌꯦꯟꯁꯥꯡ ꯅꯥꯄꯤꯁꯦ ꯊꯥꯗꯤ ꯊꯥꯏꯌꯦ ꯑꯣꯏꯗ꯭ꯔꯦ ꯑꯃꯠꯇ ꯍꯥꯏꯗꯤ ꯑꯥꯂꯨ ꯍꯋꯥꯏ ꯃꯨꯕꯤ ꯍꯪꯒꯥꯝ ꯀꯣꯕꯤ ꯃꯇꯝ ꯃꯇꯝꯒꯤꯁꯦ ꯊꯥꯏ ꯑꯗꯣ ꯍꯥꯟꯅ ꯃꯃꯥꯡꯗ ꯐꯕ ꯑꯗꯨꯃꯥꯏꯅ ꯐꯧ ꯌꯥꯗ꯭ꯔꯦ ꯍꯥꯏꯗꯤ ꯅꯣꯡꯆꯤꯡꯒꯤ ꯆꯥꯡ ꯁꯦ ꯀ꯭ꯂꯥꯏꯃꯦꯠꯁꯦ ꯆꯦꯟꯖ ꯇꯧꯔꯕꯅꯤꯅꯀꯣ ꯍꯥꯟꯅꯒ ꯃꯥꯟꯅꯗ꯭ꯔꯕꯅꯤꯅ ꯑꯌꯤꯡ ꯑꯁꯥꯒꯤ ꯆꯥꯡꯁꯦ ꯈꯦꯠꯅꯔꯕꯅꯤꯅ ꯃꯥꯒꯤ ꯁꯥꯕꯒꯤ ꯆꯥꯡ ꯍꯦꯜꯂꯦ ꯏꯪꯕꯒꯤ ꯆꯥꯡ ꯋꯥꯠꯂꯦ ꯅꯣꯡ ꯆꯨꯕꯒꯤ ꯆꯥꯡ ꯋꯥꯠꯂꯦ ꯁꯥꯕꯅ ꯍꯦꯜꯂꯕꯅꯤꯅ ꯊꯥꯔꯤꯕ ꯄꯣꯠꯇꯨꯒꯤ ꯄꯣꯠꯊꯣꯛ ꯂꯩꯇ꯭ꯔꯦ ꯚꯦꯂꯨ ꯂꯩꯇ꯭ꯔꯦ ꯑꯗꯨꯗꯩ ꯇꯨꯔꯦꯟꯁꯨ ꯄꯨꯈ꯭ꯔꯤꯁꯨ ꯂꯣꯏꯅ ꯀꯪꯉꯦꯗꯅ ꯍꯧꯖꯤꯛꯁꯦ ꯑꯌꯥꯝꯕꯅ ꯑꯥ ꯑꯥ ꯑꯗꯨꯅꯦ ꯑꯗꯨꯗꯨꯅ ꯉꯁꯥꯏꯒꯤ ꯀꯩ ꯍꯥꯏꯅꯤ ꯑ ꯍꯜꯂꯣ ꯍꯜꯂꯣ ꯑꯣꯏꯔꯦ ꯑꯣꯏꯔꯦ ꯏꯁꯤꯡ ꯌꯥꯝ ꯃꯔꯨ ꯑꯗꯨꯅꯦ ꯏꯁꯤꯡ ꯏꯁꯤꯡꯁꯤꯅꯦꯕ ꯌꯥꯝꯅ ꯃꯔꯨ ꯑꯣꯏꯔꯤꯁꯦ ꯀ꯭ꯂꯥꯏꯃꯦꯠ ꯆꯦꯟꯖ ꯍꯥꯏꯁꯦ ꯐꯠꯇ꯭ꯔꯦ ꯂꯣꯏꯅ ꯀꯪꯉꯦ ꯍꯋꯥꯏ ꯃꯨꯕꯤ ꯀꯪꯉꯦ ꯇꯤꯜꯂꯧ ꯀꯪꯉꯦ ꯑꯗꯨꯗꯩ ꯀꯣꯕꯤ ꯎꯝ ꯀꯪꯉꯦ ꯍꯥꯏꯗꯤ ꯐꯖꯧ ꯌꯥꯗ꯭ꯔꯦꯕ ꯏꯁꯤꯡꯗꯨ ꯋꯥꯠꯂꯕꯅꯤꯅ ꯍꯪꯒꯥꯝ ꯀꯣꯕꯤ ꯑꯩꯈꯣꯏꯗꯤ ꯍꯧꯖꯤꯛ ꯃꯇꯝꯅꯤꯗꯅ ꯑ ꯎꯝ ꯁꯣꯊꯔꯦ ꯆꯤꯡꯗ ꯅꯣꯡꯃ ꯅꯣꯡꯃꯒꯤ ꯃꯤꯁꯤꯡꯅꯗꯤ ꯌꯥꯝꯈꯠ ꯂꯛꯄꯅꯤꯅ ꯆꯥꯗꯕꯗꯤ ꯌꯥꯗꯕꯅꯤꯅ ꯁꯨꯗꯕꯗꯤ ꯌꯥꯗꯕꯅꯤꯅ ꯁꯦꯟꯊꯣꯛꯄꯒꯤ ꯂꯝꯕꯤ ꯊꯤ ꯊꯤꯕꯁꯤꯅ ꯉꯁꯥꯏꯒꯤ ꯆꯤꯡꯁꯤꯗꯒꯤ ꯎ ꯋꯥꯁꯦ ꯑꯁꯨꯝ ꯅꯣꯡꯃ ꯅꯣꯡꯃꯒꯤ ꯌꯥꯟꯊꯠꯄꯒꯤ ꯆꯥꯡꯗꯤ ꯋꯥꯡꯈꯠꯂꯕꯅꯤꯅ ꯑꯏꯪ ꯑꯁꯥꯁꯦ ꯑꯗꯨꯝ ꯆꯦꯟꯖ ꯇꯧꯔꯛꯄꯅꯦꯕ ꯀ꯭ꯂꯥꯏꯃꯦꯠꯁꯤꯗ ꯑꯗꯨꯅ ꯅꯣꯡ ꯑꯗꯨꯅ ꯅꯣꯡ ꯆꯨꯕꯒꯤ ꯆꯥꯡꯖꯁꯦ ꯑꯗꯨꯝ ꯍꯟꯊꯔꯛꯑꯦꯕ ꯑꯗꯨꯗꯨꯅ ꯑꯩꯈꯣꯏꯗ ꯏꯀꯪꯁꯦ ꯑꯗꯨꯝ ꯊꯣꯛꯑꯗ꯭ꯔꯥ ꯑꯥ ꯎꯝ ꯃꯥꯅꯦ ꯃꯥꯅꯦ ꯍꯥꯏꯗꯤ ꯏꯁꯤꯡꯗꯣ ꯃꯇꯝ ꯆꯥꯅ ꯐꯪꯗꯕꯅꯤꯅ ꯐꯧꯗꯨ ꯊꯥꯔꯛꯄ ꯀꯥꯟꯗ ꯆꯥꯡ ꯃꯥꯟꯅꯅ ꯊꯥꯔꯛꯇ꯭ꯔꯦ ꯑꯗꯨꯒꯤ ꯑꯅꯦꯝ ꯑꯋꯥꯡ ꯅꯥꯏꯔꯦ ꯐꯧꯗꯨ ꯃꯕꯨꯛ ꯊꯟꯕ ꯋꯥꯠꯂꯦ ꯑꯗꯨꯅ ꯉꯁꯥꯏ ꯐꯧꯊꯣꯛ ꯍꯟꯗꯔꯛꯏꯅꯦꯕ ꯃꯥꯅꯤ ꯃꯥꯅꯤ ꯑꯈꯣꯏꯒꯤ ꯁꯤꯟꯐꯝꯗꯤ ꯃꯔꯨ ꯑꯣꯏꯕꯗꯤ ꯂꯧꯎ ꯁꯤꯡꯎꯕꯁꯤꯅꯤ ꯑꯩꯈꯣꯏꯒꯤ ꯊꯕꯛꯁꯦ ꯎꯟ ꯃꯥꯅꯦ ꯑꯥ ꯑꯗꯨꯅ ꯌꯥꯗ꯭ꯔꯦ ꯃꯇꯝꯁꯦ ꯑꯗꯣ ꯍꯧꯖꯤꯛ ꯀꯃꯥꯏ ꯀꯃꯥꯏꯅ ꯇꯧꯔꯤꯅꯣ ꯑꯃꯨꯛꯇꯪ ꯑꯩꯈꯣꯏꯁꯨ ꯄꯨꯟꯗꯅ ꯑꯃꯨꯛꯇꯪ ꯄꯨꯟꯁꯤꯜꯂꯒ ꯀꯃꯥꯏꯅ ꯇꯧꯁꯤꯒꯦꯅ ꯋꯥꯔꯤ ꯁꯥꯟꯅꯁꯦ ꯑꯥ ꯑꯣ ꯍꯣꯏ ꯍꯣꯏ ꯍꯣꯏ ꯍꯣꯏ ꯑꯣ ꯐꯔꯦ ꯐꯔꯦ ꯌꯥꯝ ꯅꯨꯉꯥꯏꯔꯦ ꯅꯣꯡꯃ ꯁꯥꯟꯅꯔꯁꯤ ꯐꯣꯟꯁꯤ ꯄꯤꯎ ꯍꯥꯏꯔꯦ ꯑ ꯑ ꯍꯣꯏ ꯍꯣꯏ ꯍꯣꯏ ꯍꯣꯏ ꯀꯣꯟꯅ ꯁꯥꯟꯅꯔꯁꯦ ꯐꯣꯟꯁꯦ ꯌꯥꯝꯅ ꯕꯤꯖꯤ ꯑꯣꯏꯔꯦ ꯑ ꯊꯝꯃꯦ ꯊꯝꯃꯦ